ꯌꯥꯎꯁꯪꯒꯤ ꯅꯪ ꯄꯣꯠ ꯀꯗꯥꯏ ꯌꯣꯜꯂꯤꯒꯦ

ꯂꯥꯛꯀꯗꯣꯏꯅꯦ ꯅꯉꯣꯟꯗꯩ ꯄꯣꯠꯁꯨ ꯆꯥꯗꯣꯏꯅꯦ ꯑꯩꯈꯣꯏꯗꯤ ꯁ꯭ꯄꯣꯔꯠꯁꯀꯁꯤ ꯌꯥꯎꯁꯤꯔꯥ ꯍꯥꯏꯅ ꯈꯜꯂꯤꯗ ꯎꯝ

ꯑꯧ ꯑꯧ ꯑꯣ ꯃꯣꯏꯁꯦ ꯆꯐꯨ ꯊꯨꯒꯥꯏꯕꯤꯒ ꯌꯥꯎꯋꯦꯗꯥꯏ ꯎꯝ ꯁꯥꯟꯅꯕꯁꯨ ꯌꯥꯎꯊꯣꯛꯑ ꯂꯣꯏꯔꯦꯅꯦꯀꯣ ꯍꯟꯗꯛ ꯑꯕꯦꯔꯒꯥꯏꯅ ꯃꯃꯥꯡꯉꯩꯒꯤ ꯄꯪꯇꯩ ꯇꯩꯅꯕꯩ ꯋꯥꯅꯤ ꯎꯝ ꯍꯧꯖꯤꯛꯇꯤ ꯑꯥ ꯍꯣꯏ ꯁꯦꯟꯒ ꯊꯠꯍꯟꯗꯔꯦ ꯀ꯭ꯂꯕꯀꯤ ꯑꯉꯥꯡꯈꯩꯅ ꯂꯥꯎꯊꯣꯛꯈ꯭ꯔꯦ ꯑꯗ ꯂꯝꯕꯦꯟꯗ ꯁꯦꯟ ꯊꯠꯄꯒ ꯊꯠꯍꯟꯗꯔꯦꯕ ꯁꯤꯅ ꯐꯔꯦꯗ ꯆꯍꯤ ꯈꯨꯗꯤꯡꯒꯤ ꯁꯨꯃꯥꯏ ꯁꯨꯝ ꯇꯧꯔꯗꯤ ꯐꯔꯦ ꯑꯗꯨꯕꯨ ꯂꯩꯁꯥꯕꯤ ꯃꯆꯥꯉꯩꯗꯤ ꯊꯥꯕꯜꯗꯤ ꯆꯣꯡꯅꯤꯡꯉꯝꯒꯅꯤꯗꯣ ꯂꯩꯁꯥꯕꯤꯈꯩꯗꯤ

ꯍꯣꯏ ꯎꯝ

ꯂꯥꯛꯀꯦ ꯂꯥꯛꯀꯦ ꯑꯧ ꯐꯖꯅꯤ ꯑꯩꯅ ꯊꯣꯛꯂꯛꯑꯗꯤ ꯎꯝ ꯍꯣꯏ ꯅꯪꯒꯤ ꯄꯣꯠ ꯌꯣꯜꯂꯤꯗꯣ ꯈꯔ ꯑꯃꯨꯛ ꯆꯥ ꯁ꯭ꯄꯣꯔꯠ ꯑꯃꯨꯛ ꯌꯦꯡ ꯇꯧꯔꯒ ꯂꯦꯟꯕꯗꯨꯅꯤꯀꯣ ꯍꯣꯏ ꯍꯣꯏ ꯄꯣꯔꯛꯀꯦ ꯈꯣꯝꯃꯤꯅꯦ ꯂꯩꯁꯥꯕꯤꯁꯤꯡ ꯑꯗꯩ ꯑꯉꯥꯡꯁꯤꯡ ꯆꯠꯂꯣ ꯆꯠꯂꯣꯅ ꯆꯠꯁꯦꯅ ꯈꯣꯝꯃꯤꯅꯤ ꯎꯝ ꯎꯝ ꯑꯣ ꯀꯩꯅꯣꯗꯣ ꯃꯅꯨꯡꯗꯨꯗꯗꯤ ꯁ꯭ꯄꯣꯔꯠ ꯃꯅꯨꯡꯗꯗꯤ ꯑꯕꯦꯔꯀ ꯑꯝꯇ ꯇꯩꯍꯟꯗꯦ ꯍꯥꯏꯕꯅꯤ

ꯅꯨꯡꯗꯤ ꯅꯨꯡꯉꯥꯏꯕꯅꯤ ꯃꯃꯥꯡꯗ ꯅꯍꯥ ꯑꯣꯏꯔꯤꯉꯩꯗ ꯆꯠꯄꯗꯣꯀꯣ ꯂꯩꯁꯥꯔꯤꯉꯩꯗꯒ ꯁꯦꯟ ꯈꯥꯏꯕ ꯆꯠꯄꯗ ꯊꯥꯞ ꯊꯥꯞꯅ ꯆꯠꯂꯝꯃꯤꯀꯣ ꯑꯣꯏꯅꯥꯝꯒ ꯏꯔꯦꯡꯕꯝꯒ ꯑꯗꯨꯕꯨ ꯍꯧꯖꯤꯛꯇꯤ ꯀꯣꯔꯣꯅꯥꯋꯣ ꯂꯥꯟꯋꯣ ꯇꯧꯕꯁꯤꯗ ꯌꯥꯎꯁꯪꯁꯨ ꯄꯤꯛꯁꯤꯟꯈ꯭ꯔꯦ ꯑꯗꯨꯕꯨ ꯁ꯭ꯄꯣꯔꯠ ꯇꯧꯔꯤꯁꯦ ꯐꯔꯕꯅꯦ ꯑꯃꯔꯣꯝꯗ

ꯎꯝ ꯀꯛꯁꯤꯜꯂꯛꯑꯦ

ꯎꯝ ꯈꯪꯗꯔꯦꯗ ꯇꯧꯔꯤꯁꯦ ꯅꯨꯡꯉꯥꯏꯅꯤꯡꯉꯤ ꯁꯤꯅꯤꯡꯗ꯭ꯔꯤꯀꯣ ꯏꯁꯨ ꯏꯆꯥꯁꯤꯡ ꯃꯌꯥꯝꯁꯤꯅ ꯇꯧꯕꯗꯣ ꯌꯦꯡꯅꯤꯡꯉꯤ ꯎꯝ ꯍꯣꯏ ꯍꯣꯏ ꯍꯣꯏ ꯂꯥꯛꯀꯦ ꯅꯪꯒꯤ ꯄꯣꯠꯁꯨ ꯂꯩꯒꯦ ꯆꯥꯒꯦ ꯐꯝꯃꯒ ꯁ꯭ꯄꯣꯔꯠꯁꯨ ꯌꯦꯡꯒꯦ ꯀꯩꯝ ꯈꯜꯂꯨꯅꯨ ꯂꯥꯛꯀꯦ

ꯂꯥꯛꯀꯦ ꯂꯥꯛꯀꯦ ꯎꯝ ꯎꯝ ꯑꯣ ꯃꯊꯪꯁꯨ ꯃꯊꯪꯁꯨ ꯃꯔꯥꯏꯅ ꯇꯧꯖꯅꯤ ꯁꯥꯟꯇꯤ ꯂꯥꯛꯑꯗꯤ ꯄꯣꯔꯛꯑꯗꯤ ꯑꯗꯨꯝ ꯐꯖꯅ ꯆꯠꯊꯅꯤꯗ ꯃꯊꯪꯁꯨ ꯁꯤꯕꯨ ꯁꯤꯗ꯭ꯔꯗꯤ ꯑꯗꯨꯝ ꯎꯝ ꯁꯦꯟ ꯈꯥꯏꯕꯗꯣ ꯅꯨꯡꯗꯥꯡꯗꯣ ꯑꯉꯥꯡ ꯈꯔ ꯂꯥꯛꯑꯦ ꯅꯣꯡꯉꯥꯜꯂꯒ ꯑꯌꯨꯛ ꯈꯔ ꯂꯥꯛꯑꯦ ꯑꯗꯩ ꯂꯥꯛꯈꯤꯗ꯭ꯔꯦ ꯂꯥꯛꯀꯦ ꯂꯥꯛꯀꯦ ꯑꯣ ꯊꯝꯃꯣ ꯊꯝꯃꯣ ꯉꯥꯏꯔꯝꯃꯣ ꯂꯥꯛꯑꯒꯦ ꯎꯝ